ꯍꯧꯖꯤꯛꯀꯥꯟ ꯑꯩꯈꯣꯏꯔꯣꯝꯗꯗꯤ ꯑꯣꯛꯀꯣꯄꯦꯁꯟ ꯂꯣꯝꯗꯤ ꯑꯌꯥꯝꯕ ꯄꯣꯜꯇ꯭ꯔꯤꯗ ꯆꯠꯂꯦ ꯃꯔꯝꯗꯤ ꯍꯧꯖꯤꯛꯇꯤ ꯄꯣꯄꯨꯂꯦꯁꯟ ꯌꯥꯝꯂꯛꯄꯅꯤꯅ ꯃꯤꯒꯤ ꯃꯁꯤꯡ ꯌꯥꯝꯈꯠꯂꯛꯄꯅꯤꯅ ꯍꯧꯖꯤꯛꯇꯤ ꯑꯌꯥꯝꯕ ꯃꯣꯏ ꯄꯣꯜꯇ꯭ꯔꯤ ꯉꯥꯅꯨ ꯌꯦꯟꯒꯨꯝꯕ ꯂꯣꯏꯄꯒꯤ ꯃꯣꯏ ꯑꯌꯥꯝꯕ ꯇꯧꯅꯔꯦ ꯍꯥꯟꯅꯗꯤ ꯄꯣꯄꯨꯂꯦꯁꯟ ꯌꯥꯝꯗꯕꯒꯤ ꯃꯔꯝ ꯑꯣꯏꯗꯨꯅ ꯑꯗꯨꯒ ꯄꯣꯜꯇ꯭ꯔꯤꯒꯨꯝꯕ ꯌꯦꯟꯒꯨꯝꯕꯁꯦ ꯌꯥꯝ ꯇꯧꯗꯦ ꯍꯧꯖꯤꯛꯇꯤ ꯄꯣꯄꯨꯂꯦꯁꯟ ꯌꯥꯝꯂꯛꯄꯅꯤꯅ ꯃꯥꯔꯀꯦꯠꯇ ꯗꯤꯃꯥꯟꯗ ꯆꯤꯛꯀꯟꯒ ꯌꯦꯟꯒ ꯉꯥꯅꯨꯒꯤ ꯗꯤꯃꯥꯟꯁꯦ ꯌꯥꯝ ꯌꯥꯝꯂꯛꯄꯅꯤꯅ ꯑꯌꯥꯝꯕ ꯃꯣꯏꯒꯤ ꯑꯣꯀꯨꯄꯦꯁꯟꯁꯦ ꯃꯣꯏ ꯌꯦꯟꯒ ꯉꯥꯅꯨꯗ ꯃꯣꯏ ꯑꯌꯥꯝꯕ ꯇꯧꯏ ꯑꯗꯨ ꯃꯊꯛꯇ ꯑꯩꯈꯣꯏꯁꯨ ꯕꯦꯖꯤꯇꯥꯕꯜꯁꯨ ꯆꯥꯏ ꯑꯗꯨꯕꯨ ꯑꯌꯥꯝꯕ ꯆꯤꯛꯀꯟ ꯆꯤꯛꯀꯟꯒ ꯉꯥꯅꯨꯒꯤ ꯗꯤꯃꯥꯟ ꯂꯥꯛꯄꯅꯤꯅ ꯍꯧꯖꯤꯛꯇꯤ ꯉꯥꯅꯨꯒ ꯌꯦꯟꯒꯤ ꯗꯤꯃꯥꯟꯗ ꯑꯩꯈꯣꯏ ꯄꯣꯜꯇ꯭ꯔꯤꯁꯤ ꯌꯥꯝ ꯇꯧꯅꯔꯦ ꯑꯗꯨꯒ ꯚꯦꯖꯤꯇꯔꯤꯌꯥꯟꯈꯣꯏꯁꯨ ꯆꯤꯛꯀꯟꯒ ꯆꯤꯛꯀꯟꯒ ꯌꯦꯟꯒ ꯉꯥꯅꯨꯒꯤ ꯗꯤꯃꯥꯟ ꯌꯥꯝꯂꯛꯄꯅꯤꯅ ꯕꯤꯖꯤꯇꯔꯤꯌꯥꯟꯈꯣꯏꯁꯨ ꯃꯣꯏꯁꯨ ꯍꯧꯖꯤꯛꯇꯤ ꯑꯌꯥꯝꯕꯗ ꯃꯣꯏ ꯂꯩꯇ꯭ꯔꯦ ꯑꯌꯥꯝꯕ ꯃꯣꯏ ꯅꯟ ꯕꯦꯖꯤꯇꯦꯔꯦꯟꯗ ꯆꯠꯈ꯭ꯔꯦ ꯍꯧꯖꯤꯛꯇꯤ ꯑꯩꯈꯣꯏ ꯑꯩꯈꯣꯏꯔꯣꯝꯗꯗꯤ ꯍꯧꯖꯤꯛꯇꯤ ꯄꯣꯜꯇ꯭ꯔꯤꯒ ꯉꯥꯅꯨꯒꯤ ꯗꯤꯃꯥꯟꯗ ꯃꯥꯔꯀꯦꯠꯇ ꯄꯣꯜꯇ꯭ꯔꯤꯒꯤ ꯉꯥꯅꯨꯒꯤ ꯉꯥꯅꯨꯒꯤꯗ ꯗꯤꯃꯥꯟ ꯌꯥꯝꯈꯠꯈ꯭ꯔꯦ